ꯅꯣꯡꯖꯨ ꯅꯨꯡꯁꯥ ꯑꯃꯁꯨꯡ ꯊꯧꯔꯝꯁꯤꯡꯒꯤ ꯃꯇꯥꯡꯗ ꯂꯝ ꯀꯣꯏꯕ ꯁꯤꯡꯅ ꯑꯩꯈꯣꯏꯒꯤ ꯃꯐꯝꯗ ꯂꯥꯛꯄꯗ ꯈ꯭ꯋꯥꯏꯗꯒꯤ ꯐꯕ ꯃꯇꯝ ꯍꯥꯏꯔꯒꯗꯤ ꯅꯤꯡꯊꯝ ꯊꯥ ꯍꯥꯏꯕꯁꯤꯅ ꯑꯣꯏ ꯃꯁꯤꯒꯤ ꯃꯇꯝꯗ ꯑꯩꯈꯣꯏꯒꯤ ꯈ꯭ꯋꯥꯏꯗꯒꯤ ꯆꯥꯎꯕ ꯀꯨꯝꯍꯩ ꯁꯉꯥꯏ ꯐꯦꯁꯇꯤꯚꯦꯜ ꯁꯤ ꯇꯧꯏ ꯁꯉꯥꯏ ꯐꯦꯁꯇꯤꯚꯦꯜꯁꯤꯗ ꯑꯇꯣꯞꯄ ꯂꯝ ꯑꯇꯣꯞꯄ ꯀꯟꯇ꯭ꯔꯤꯁꯤꯗꯒꯤ ꯂꯥꯛꯄ ꯃꯤꯑꯣꯏꯁꯤꯡꯅ ꯃꯣꯏ ꯃꯣꯏꯒꯤ ꯂꯩꯖꯔꯤꯕ ꯅꯠ ꯃꯣꯏꯒꯤ ꯆꯤꯟꯖꯥꯛ ꯁ꯭꯭ꯇꯣꯜ ꯀꯌꯥ ꯑꯃ ꯐꯝꯗꯨꯅ ꯄꯔꯐꯣꯔꯝ ꯂꯣꯏꯅꯃꯛ ꯇꯧꯏ ꯑꯗꯨꯒ ꯑꯅꯤꯁꯨꯕꯗ ꯅꯤꯉꯣꯜ ꯅꯤꯉꯣꯜ ꯆꯥꯛꯀꯧꯕ ꯅꯤꯉꯣꯜ ꯆꯥꯛꯀꯧꯕ ꯍꯥꯏꯕꯁꯤ ꯃꯅꯤꯄꯨꯔꯒꯤ ꯑꯣꯏꯅ ꯃꯌꯨꯝ ꯄꯥꯟꯈ꯭ꯔꯕ ꯏꯆꯥꯜ ꯏꯆꯦꯁꯤꯡ ꯏꯃꯥꯁꯤꯡ ꯁꯤꯡꯅ ꯃꯄꯥꯝ ꯂꯝꯗꯝꯗ ꯂꯥꯛ ꯂꯥꯛꯑꯒ ꯆꯥꯛ ꯆꯥꯃꯤꯟꯅꯕ ꯄꯨꯛꯃꯦꯟ ꯄꯥꯎꯃꯤꯟꯅꯕ ꯀꯨꯝꯍꯩ ꯃꯈꯜ ꯑꯃꯅꯤ ꯑꯍꯨꯝꯁꯨꯕꯗ ꯈ꯭ꯔꯤꯁꯃꯥꯁ ꯈ꯭ꯔꯤꯁꯃꯥꯁ ꯍꯥꯏꯕ ꯈ꯭ꯔꯤꯁꯃꯥꯁꯁꯤ ꯗꯤꯁꯦꯝꯕꯔ ꯊꯥꯗ ꯄꯥꯡꯊꯣꯛꯄ ꯑꯣꯏꯕꯅ ꯁꯤꯗ ꯌꯥꯎꯔꯒ ꯌꯥꯝꯅ ꯅꯨꯉꯥꯏꯕ ꯍꯥꯏꯕꯗꯨ ꯑꯣꯏꯒꯅꯤ ꯍꯥꯏꯅ ꯈꯜꯂꯤ